ꯑꯩꯁꯦ ꯆꯥꯛꯀꯧꯕꯒꯤ ꯐꯤ ꯈꯤꯇ ꯌꯦꯡꯒꯦ ꯇꯧꯕꯅꯦꯕ ꯑꯗꯣ ꯍꯧꯖꯤꯛꯁꯦ ꯄ꯭ꯔꯥꯏꯁ ꯀꯌꯥ ꯀꯌꯥ ꯀꯔꯃꯥꯏꯅ ꯇꯧꯔꯤꯒꯦ ꯎꯝ ꯎꯝ ꯃꯁꯤꯡꯁꯦ ꯇꯔꯥꯃꯨꯛꯇꯤ ꯂꯧꯒꯦꯅ ꯇꯧꯕꯅꯦꯕ ꯑꯗꯣ ꯀꯌꯥ ꯀꯌꯥꯗꯒꯤꯗꯤ ꯇꯥꯔꯣꯏꯗꯣꯏꯅꯣ ꯀꯔꯃꯥꯏꯅ ꯇꯧꯕꯅꯣ

ꯎꯝ ꯎꯝ ꯃꯆꯨ ꯑꯗꯨꯝ ꯃꯤꯛꯁ ꯇꯧꯔꯛꯑꯁꯨ ꯌꯥꯏ ꯌꯥꯜꯂꯛꯑꯁꯨ ꯑꯗꯨꯝ ꯀꯩꯁꯨꯝ ꯀꯥꯏꯗꯦ

ꯂꯩꯅꯤ ꯑꯗꯨꯝ ꯂꯥꯛꯀꯦ ꯀꯩꯅꯣ ꯇꯧꯔꯀꯥꯟꯗ

ꯑꯣ ꯑꯥꯎ

ꯐꯅꯦꯛꯀꯨꯝꯕꯁꯨ ꯑꯗꯨꯝ ꯌꯦꯡꯒꯦ ꯐꯅꯦꯛꯅ ꯃꯃꯜ ꯀꯌꯥ ꯀꯌꯥ ꯀꯃꯥꯏꯅ ꯂꯩꯒꯦ ꯎꯝ ꯎꯝ ꯑꯣ ꯎꯝ ꯑꯗꯨꯁꯨ ꯀꯩꯅꯣ ꯇꯧꯔꯒꯗꯤ ꯑꯩꯈꯣꯏꯅ ꯂꯥꯛꯑꯒ ꯄꯣꯠꯇꯣ ꯈꯜꯂꯝꯃꯒ ꯀꯔꯝ ꯀꯥꯟꯗ ꯗꯤꯂꯤꯚꯔ ꯀꯔꯤ ꯀꯔꯥ ꯀꯔꯃꯥꯏꯅ ꯇꯧꯋꯤ ꯗꯤꯂꯤꯚꯔꯒꯤꯗꯤ ꯈꯨꯗꯣꯡꯆꯥꯕ ꯂꯩꯕ꯭ꯔꯥ ꯀꯔꯃꯥꯏꯅ ꯇꯧꯋꯤ ꯑꯣ ꯅꯨꯃꯤꯠ ꯀꯌꯥꯗꯤ ꯆꯪꯒꯅꯤ ꯗꯤꯂꯤꯚꯔ ꯇꯧꯔꯛꯄꯗ

ꯎꯝ ꯑꯗꯨ ꯏꯁꯇꯣꯔꯒꯤꯁꯦ ꯂꯣꯀꯦꯁꯟꯁꯦ ꯀꯗꯥꯏꯋꯥꯏꯗ ꯑꯣꯏꯒꯗꯣꯏꯅꯣ

ꯑꯣ ꯑꯥꯎ ꯑꯣ ꯑꯗꯨꯗꯤ ꯌꯥꯝ ꯅꯨꯡꯉꯥꯏꯖꯔꯦ ꯊꯝꯖꯔꯒꯦ